ꯑꯩꯅ ꯑꯩꯒꯤ ꯍꯤꯡꯒꯣꯜꯒꯤ ꯄꯣꯠ ꯆꯩ ꯃꯅꯥ ꯃꯁꯤꯡꯁꯤꯡ ꯑꯁꯤ ꯐꯅꯕꯒꯤꯗꯃꯛꯇ ꯑꯩꯅ ꯑꯩꯒꯤ ꯃꯊꯛ ꯊꯣꯡꯕ ꯑꯍꯟ ꯏꯃꯥ ꯕꯕꯥꯁꯤꯡꯗꯒꯤ ꯃꯣꯏꯅ ꯇꯧꯔꯝꯕꯁꯤꯡꯒꯤ ꯃꯇꯨꯡ ꯏꯟꯅ ꯐꯅꯕꯒꯤꯗꯃꯛ ꯈꯜꯂꯦ ꯑꯗꯨꯒꯤ ꯃꯊꯛꯇ ꯍꯧꯖꯤꯛꯇꯤ ꯐꯔꯇꯤꯂꯥꯏꯖꯔ ꯁꯤꯖꯤꯟꯅꯗ꯭ꯔꯒꯗꯤ ꯄꯣꯠꯁꯦ ꯐꯠꯇ꯭ꯔꯕꯅꯤꯅ ꯑꯩꯈꯣꯏꯅ ꯑꯦꯒ꯭ꯔꯤꯀꯜꯆꯔꯒꯤ ꯃꯤꯁꯤꯡ ꯎꯅꯔꯒ ꯅꯠꯇ꯭ꯔꯒ ꯌꯣꯜꯂꯤꯕ ꯃꯤꯁꯤꯡꯗ ꯍꯤꯗꯥꯛ ꯂꯥꯡꯊꯛꯀꯤ ꯃꯔꯥꯛꯇ ꯈꯪꯕ ꯃꯤꯁꯤꯡꯗꯣ ꯇꯥꯅꯔꯒ ꯁꯝꯅ ꯑꯦꯛꯖꯥꯝꯄꯜ ꯑꯣꯏꯅ ꯈꯨꯗꯝ ꯑꯣꯏꯅ ꯍꯥꯏꯔꯕꯗ ꯑꯩꯅ ꯀꯣꯕꯤ ꯊꯝꯆꯦꯠ ꯅꯠꯇ꯭ꯔꯒ ꯀꯣꯕꯤ ꯐꯨꯜ ꯑꯃ ꯐꯍꯟꯕꯗ ꯀꯔꯤ ꯀꯔꯤ ꯆꯪꯒꯗꯒꯦ ꯍꯥꯏꯕꯁꯦ ꯑꯩꯈꯣꯏꯅ ꯍꯤꯗꯥꯛ ꯂꯥꯡꯊꯛ ꯌꯣꯜꯂꯤꯕ ꯑꯩꯈꯣꯏꯒꯤ ꯗꯨꯀꯥꯟ ꯄꯣꯠ ꯇꯤꯟ ꯀꯥꯡꯒꯤ ꯑꯣꯏꯔꯣ ꯄꯣꯠ ꯆꯩ ꯐꯅꯕꯒꯤꯗꯃꯛ ꯌꯦꯜꯂꯤꯕ ꯃꯌꯥꯝꯁꯤꯡꯗꯣ ꯃꯣꯏꯗ ꯇꯥꯅꯔꯒ ꯑꯩꯈꯣꯏꯅ ꯄꯣꯠꯁꯤꯡꯗꯣ ꯐꯅꯕꯒꯤꯗꯃꯛꯇ ꯈꯟꯖꯩ